ꯑꯩ ꯁꯥ ꯀꯩꯀꯥꯒꯤ ꯂꯧꯕ ꯈꯣꯠꯄꯁꯤ ꯌꯥꯝ ꯄꯥꯝꯃꯦ ꯑꯗꯨꯗꯒꯤ ꯂꯩꯒꯨꯝꯕ ꯑꯗꯨꯗꯒꯤ ꯑꯩꯈꯣꯏꯒꯤ ꯁꯤꯅꯔꯤꯒꯨꯝꯕ ꯁꯤꯒꯨꯝꯕꯁꯦ ꯂꯧꯕ ꯌꯥꯝ ꯄꯥꯝꯃꯦ ꯑꯃꯁꯨꯡ ꯑꯩꯈꯣꯏꯒꯤ ꯑꯥꯔꯠꯀꯨꯝꯕ ꯐꯣꯇꯣꯒ꯭ꯔꯥꯐꯤꯗꯁꯨ ꯑꯗꯨꯝ ꯈꯔ ꯏꯟꯇꯔꯦꯁ ꯌꯥꯎꯕꯅꯤꯅ ꯑꯗꯨꯒꯨꯝꯕꯗ ꯌꯥꯝ ꯄꯥꯝꯃꯦ ꯂꯧꯕ ꯈꯣꯠꯄ ꯐꯣꯇꯣ ꯁꯨꯝ ꯃꯦꯃꯣꯔꯤ ꯑꯣꯏꯅꯁꯨ ꯑꯩꯈꯣꯏꯒꯤ ꯑꯥꯔꯠ ꯐꯣꯇꯣꯒ꯭ꯔꯥꯐꯤ ꯑꯥꯔꯠ ꯑꯣꯏꯅ ꯂꯩꯍꯧꯅꯉꯥꯏꯁꯨ ꯌꯥꯝꯅ ꯄꯥꯝꯃꯤ ꯂꯧꯕ